ꯏꯁꯥꯃꯛ ꯂꯨ ꯅꯥꯟꯕ ꯌꯥꯝꯅ ꯄꯥꯝꯃꯦ ꯑꯗꯨꯒ ꯑꯩꯅ ꯇꯨꯝꯕ ꯍꯧꯒꯠꯂꯛꯑꯕ ꯃꯇꯨꯡꯗ ꯌꯥ ꯕ꯭ꯔꯁ ꯁꯦꯡꯕ ꯂꯣꯏꯔꯒ ꯁꯨꯃꯥꯡ ꯊꯦꯜꯂꯣꯡ ꯁꯤꯠꯆꯜꯂꯤ ꯁꯤꯠꯄ ꯂꯣꯏꯔꯒ ꯑꯇꯣꯞꯄ ꯑꯃꯣꯠꯄ ꯂꯩꯕ ꯌꯨꯝꯒꯤ ꯑꯀꯣꯏꯕꯗ ꯂꯩꯕ ꯁꯤꯡꯗꯣ ꯏꯁꯥꯅ ꯌꯥꯝꯅ ꯂꯨ ꯅꯥꯟꯅ ꯊꯝꯖꯩ